ꯍꯧꯖꯤꯛꯇꯤ ꯑꯩꯈꯣꯏꯒꯤ ꯈꯨꯡꯒꯪꯗ ꯃꯄꯥꯟꯗ ꯈꯣꯡ ꯍꯥꯝꯕꯒꯤ ꯈꯣꯡ ꯍꯥꯝꯕꯒꯤ ꯊꯕꯛꯁꯤ ꯍꯧꯖꯤꯛꯇꯤ ꯇꯧꯈꯤꯕ ꯎꯗ꯭ꯔꯦ ꯃꯃꯥꯡꯉꯩꯗ ꯈꯔ ꯇꯧꯔꯝꯃꯕꯁꯨ ꯑꯗꯨꯅ ꯍꯧꯖꯤꯛꯇꯤ ꯂꯦꯇ꯭ꯔꯤꯟ ꯃꯑꯣꯡ ꯈꯔ ꯇꯥꯅ ꯁꯥꯔꯒ ꯑꯗꯨꯝ ꯇꯧꯔꯕꯅꯤꯅ ꯈꯨꯗꯣꯡ ꯆꯥꯗꯕ ꯍꯥꯏꯗꯤ ꯀꯌꯥ ꯃꯥꯏꯌꯣꯛꯅꯗ꯭ꯔꯦ ꯑꯗꯨꯒꯨꯝꯕꯗꯤ